ꯁ꯭ꯀꯨꯜꯗ ꯑꯩꯅ ꯐꯪꯈꯤꯕ ꯃꯦꯗꯜ ꯍꯥꯏꯔꯗꯤ ꯑꯩꯒꯤ ꯏꯁꯄꯣꯔꯠ ꯂꯥꯏꯟꯗ ꯍꯥꯏꯔꯤꯕ ꯐꯨꯠꯕꯣꯜ ꯑꯦꯟ ꯏꯁꯄꯣꯔꯠ ꯒꯦꯝ ꯑꯦꯟ ꯏꯁꯄꯣꯔꯠꯇ ꯈꯔ ꯐꯪꯈꯤꯀꯣ ꯑꯗꯨꯒ ꯔꯤꯗꯤꯡ ꯔꯤꯗꯤꯡ ꯄꯣꯏꯝ ꯊꯤꯕꯗꯁꯨ ꯈꯔ ꯐꯪꯉꯦ ꯑꯗꯨ ꯅꯠꯇ꯭ꯔꯁꯨ ꯑꯩ ꯑꯦꯛꯖꯥꯝ ꯑꯃ ꯊꯥꯔꯝꯗꯥꯏꯗꯁꯨ ꯈꯔ ꯐꯪꯕ ꯌꯥꯎꯔꯦꯀꯣ ꯇꯁꯦꯡꯅ ꯍꯥꯏꯔꯗꯤ ꯏꯁꯄꯣꯔꯠ ꯂꯥꯏꯟꯗꯅ ꯐꯪꯉꯤ ꯈꯣꯠꯂꯤ ꯍꯥꯏꯁꯤꯗꯤ ꯑꯩ ꯃꯦꯗꯜ ꯐꯪꯕ ꯌꯥꯎꯔꯦ ꯏꯁꯄꯣꯔꯠ ꯂꯥꯏꯟꯗ ꯑꯩ ꯋꯥꯅ ꯍꯣꯠꯅꯈꯤ ꯑꯩꯅ ꯍꯥꯏꯗꯤ ꯐꯣꯀꯁ ꯇꯧꯔꯒ ꯑꯩꯅ ꯉꯝꯗꯕ ꯌꯥꯗꯦ ꯍꯥꯏꯔꯒ ꯏꯁꯥꯅ ꯈꯔ ꯉꯝꯅꯉꯥꯏ ꯍꯣꯠꯅꯔꯒ ꯐꯔꯁꯇ ꯂꯥꯛꯏꯀꯣ ꯐꯔꯁꯇ ꯐꯔꯁ ꯂꯥꯛꯈꯤ ꯑꯗꯨ ꯃꯇꯝꯗ ꯑꯗꯨꯕꯨꯗꯤ ꯑꯩꯅ ꯐꯣꯀꯁ ꯇꯧ ꯈꯣꯠꯇꯅ ꯍꯥꯔꯠ ꯋꯥꯛꯇ ꯑꯩꯅ ꯍꯣꯠꯅꯕ ꯌꯥꯕ ꯍꯣꯠꯅꯔ ꯑꯗꯨ ꯂꯥꯛꯈꯤꯀꯣ ꯑꯗꯨꯃꯥꯏꯅ ꯑꯅꯤꯁꯨꯕꯁꯤꯅ ꯔꯤꯗꯤꯡ ꯔꯤꯗꯤꯡ ꯑꯩ ꯂꯥꯏꯔꯤꯛ ꯂꯥꯏꯔꯤꯛ ꯄꯥꯏ ꯂꯥꯏꯔꯤꯛ ꯑꯣꯏꯕ ꯄꯣꯏꯝ ꯄꯣꯏꯝ ꯊꯤꯕꯗ ꯄꯣꯏꯝ ꯊꯤꯌꯦ ꯑꯁꯤ ꯁꯩꯔꯦꯡꯁꯤ ꯐꯖꯅ ꯊꯤꯕꯀꯥꯟꯁꯤꯗ ꯁꯩꯔꯦꯡꯁꯦ ꯁꯠ ꯅꯥꯟ ꯐꯖꯅ ꯊꯤꯀꯣ ꯊꯤ ꯃꯇꯝꯁꯤꯗ ꯑꯩꯒꯤ ꯁꯩꯔꯦꯡꯁꯦ ꯃꯤꯅ ꯄꯥꯝꯅꯕ ꯍꯥꯏꯕꯗꯨ ꯑꯣꯏꯔꯦ ꯑꯗꯨ ꯄꯣꯏꯟ ꯑꯃ ꯑꯗꯨꯗ ꯄꯣꯏꯟ ꯑꯅꯤ ꯑꯗꯨꯗ ꯂꯩꯔꯦ ꯄꯣꯏꯟ ꯑꯍꯨꯝ ꯄꯣꯏꯟ ꯑꯍꯨꯝ ꯑꯁꯤꯅ ꯑꯦꯛꯖꯥꯝ ꯊꯥꯕ ꯑꯦꯛꯖꯥꯝ ꯊꯥꯕꯁꯤꯗꯩꯗ ꯐꯣꯀꯁ ꯇꯧꯕ ꯃꯊꯧ ꯇꯥꯏ ꯑꯗꯨꯗ ꯑꯩꯁꯦ ꯍꯥꯔꯠ ꯋꯥꯛ ꯇꯧꯔꯒ ꯂꯥꯏꯔꯤꯛ ꯄꯥꯗꯕ ꯌꯥꯗꯦ ꯍꯣꯠꯅꯗꯕ ꯌꯥꯗꯦ ꯍꯣꯠꯅꯔꯦ ꯑꯗꯨ ꯍꯣꯠꯅꯕꯒ ꯑꯗꯨꯝ ꯄꯥꯁ ꯇꯧꯔꯦ ꯑꯗꯨꯁꯨ